ꯁꯥꯟꯅꯕꯗ ꯏꯁꯄꯣꯔꯠꯇ ꯐꯦꯜꯂꯤꯌꯔ ꯑꯃꯁꯨꯡ ꯁꯛꯁꯦꯁ ꯍꯥꯏꯕꯁꯤꯗꯤ ꯑꯦ ꯄꯥꯔꯠ ꯑꯣꯐ ꯏꯁꯄꯣꯔꯠꯅꯤ ꯐꯦꯜ ꯇꯧꯗꯕꯤꯗ ꯁꯛꯁꯦꯁ ꯍꯥꯏꯕꯁꯤ ꯀꯩꯗꯧꯉꯩꯗꯁꯨ ꯑꯣꯏꯊꯣꯛꯇꯕꯅꯤ ꯑꯃꯁꯨꯡ ꯁꯛꯁꯦꯁ ꯑꯣꯏꯔꯒ ꯐꯦꯜ ꯑꯣꯏꯕꯁꯨ ꯑꯣꯏꯊꯣꯛꯄ ꯑꯃꯅꯤ ꯃꯔꯝꯗꯤ ꯅꯍꯥꯛꯅ ꯑꯣꯜꯋꯦꯁ ꯁꯛꯁꯦꯁ ꯑꯣꯏꯒꯅꯤ ꯍꯥꯏꯅ ꯈꯜꯂꯗꯤ ꯑꯗꯨꯒꯤ ꯈꯣꯟꯐꯝꯗꯨ ꯑꯣꯔ ꯑꯗꯨꯒꯤ ꯋꯥꯈꯜꯗꯨ ꯑꯔꯥꯟꯕ ꯋꯥꯈꯜ ꯑꯣꯏꯒꯅꯤ ꯃꯔꯝꯗꯤ ꯏꯁꯄꯣꯔꯠ ꯍꯥꯏꯕꯁꯤꯗꯤ ꯀꯝꯄ꯭ꯔꯥꯏꯖꯦꯁ ꯑꯣꯐ ꯁꯛꯁꯦꯁ ꯑꯃꯁꯨꯡ ꯐꯦꯜꯂꯤꯌꯔ ꯅꯆꯤꯡꯕ ꯑꯃꯁꯨꯡ ꯇꯤꯝ ꯋꯥꯛ ꯑꯃꯁꯨꯡ ꯍꯥꯔꯠ ꯋꯥꯛꯅꯆꯤꯡꯕ ꯃꯈꯜ ꯑꯃꯅꯤ ꯀꯃꯥꯏꯅ ꯕꯨꯏꯜ ꯇꯧꯕ꯭ꯔꯥ ꯍꯥꯏꯕꯀꯥꯟꯗ ꯅꯍꯥꯛꯄꯨ ꯀꯃꯥꯏꯅ ꯇꯨꯔꯁꯨ ꯀꯃꯥꯏꯅ ꯍꯧꯒꯠꯀꯅꯤ ꯑꯃꯁꯨꯡ ꯀꯃꯥꯏꯅ ꯇꯤꯝ ꯋꯥꯛ ꯇꯧꯒꯅꯤ ꯍꯥꯏꯕꯅꯆꯤꯡꯕ ꯑꯃꯁꯨꯡ ꯍꯦꯟꯅ ꯇꯥꯛꯄꯤꯒꯅꯤ ꯅꯍꯥꯛꯅ ꯐꯦꯜꯂꯤꯌꯔ ꯑꯣꯏꯕꯅ ꯅꯪꯁꯦ ꯍꯦꯟꯅ ꯗꯔꯀꯥꯔ ꯇꯥꯏ ꯅꯍꯥꯛꯅ ꯍꯦꯟꯅ ꯕꯦꯠꯇꯔ ꯄꯥꯔꯐꯣꯔꯃꯦꯟꯁ ꯄꯤꯕ ꯃꯊꯧ ꯇꯥꯏ ꯍꯥꯏꯕꯒꯤ ꯁꯛꯇꯝ ꯄꯤꯔꯤꯕꯅꯤ ꯑꯗꯨꯅ ꯅꯍꯥꯛꯅ ꯉꯔꯥꯡꯅ ꯇꯧꯈꯤꯕ ꯍꯦꯟꯅ ꯉꯁꯤꯅ ꯍꯦꯟꯅ ꯍꯦꯟꯅ ꯏꯝꯄ꯭ꯔꯨꯞꯃꯦꯟ ꯄꯤꯕ ꯍꯥꯏꯕꯒꯤ ꯊꯧꯗꯥꯡ ꯂꯧꯕ ꯇꯥꯏ ꯍꯥꯏꯕꯅꯆꯤꯡꯕ ꯃꯁꯛꯇ ꯄꯤꯕꯅꯤ ꯑꯗꯨ ꯑꯣꯏꯕꯅꯤꯅ ꯐꯦꯜꯂꯤꯌꯔꯁꯦ ꯅꯪꯅ ꯍꯦꯟꯅ ꯏꯁꯇꯦꯞꯄꯤꯡ ꯏꯁꯇꯣꯟ ꯑꯣꯏꯅ ꯂꯧꯕ ꯇꯥꯏ